ꯍꯂꯣ ꯁꯤꯁꯦ ꯂꯝꯖꯤꯡꯕ ꯀꯦꯞ ꯁꯔꯕꯤꯁꯀꯤ ꯑꯣꯏꯕꯤꯔꯕ꯭ꯔꯥ ꯑꯩꯗꯣ ꯍꯌꯦꯡ ꯑꯦꯔꯄꯣꯠ ꯆꯠꯀꯗꯕꯅꯦ ꯑꯗꯣ ꯑꯩ ꯀꯦꯐ ꯕꯨꯛ ꯇꯧꯈꯤꯕꯅꯦ ꯑꯗꯨꯗꯣ ꯍꯌꯦꯡꯗꯣ ꯄꯨꯡ ꯇꯔꯥꯒꯤ ꯃꯃꯥꯡꯗ ꯑꯗ ꯀꯦꯐꯇꯣ ꯌꯧꯍꯟꯕꯤꯔꯛꯅꯕ ꯍꯥꯏꯕꯤꯕ ꯌꯥꯒꯗ꯭ꯔꯥ